ꯑꯩꯅ ꯄꯥꯝꯖꯕ ꯆꯤꯟꯖꯥꯛ ꯃꯈꯜ ꯍꯥꯏꯌꯣ ꯍꯥꯏꯔꯒꯗꯤ ꯕꯤꯐ ꯊꯣꯡꯕ ꯃꯅꯤꯄꯨꯔꯤꯗꯅ ꯁꯟ ꯊꯣꯡꯕ ꯍꯥꯏꯀꯣ ꯑꯗꯣ ꯌꯨꯝꯗ ꯊꯣꯡꯕꯅ ꯄꯥꯝꯃꯦ ꯁ꯭ꯄꯤꯁꯦꯜ ꯑꯣꯏꯅ ꯑꯩꯈꯣꯏ ꯐ꯭ꯔꯦꯟ ꯎꯃꯥꯅ ꯊꯣꯡꯕꯅ ꯍꯦꯟꯅ ꯄꯥꯝꯖꯩ